ꯊꯦꯡꯅꯈꯤꯕ ꯌꯥꯎꯈ꯭ꯔꯦ ꯑꯩꯅ ꯅꯣꯡꯃ ꯂꯣꯛꯆꯥꯎ ꯇꯨꯔꯦꯜꯗ ꯉꯥ ꯐꯥꯕ ꯆꯠꯄꯗ ꯉꯥꯔꯤꯜ ꯑꯃ ꯏꯊꯥ ꯊꯥꯖꯗꯅ ꯐꯥꯈꯤ ꯃꯗꯨ ꯀꯦꯂꯣ ꯆꯥꯎꯔꯥꯛꯅ ꯑꯅꯤꯒꯨꯝꯕ ꯇꯥꯔꯝꯒꯅꯤ ꯍꯥꯏꯅ ꯈꯜꯂꯤ ꯅꯨꯃꯤꯠ ꯑꯗꯨꯗ ꯉꯥ ꯐꯥꯕ ꯃꯇꯝꯗ ꯑꯩꯉꯣꯟꯗ ꯉꯥ ꯑꯗꯨ ꯐꯥꯕ ꯃꯇꯝꯗ ꯑꯩꯉꯣꯟꯗ ꯑꯗꯨꯛꯀꯤ ꯃꯇꯤꯛ ꯍꯔꯥꯎꯕ ꯍꯥꯏꯕꯗꯨ ꯑꯣꯏꯈꯤ ꯃꯔꯝꯗꯤ ꯑꯗꯨꯒꯨꯝꯕ ꯉꯥꯔꯤꯜ ꯑꯗꯨ ꯑꯃꯨꯛꯐꯥꯎꯕ ꯐꯥꯒꯅꯤ ꯍꯥꯏꯕ ꯑꯩꯉꯣꯅꯗ ꯊꯥꯖꯕ ꯂꯩꯈꯤꯗꯦ ꯃꯔꯝ ꯑꯗꯨꯅꯅꯤ ꯉꯥ ꯑꯗꯨ ꯐꯥꯅꯕ ꯉꯥ ꯑꯗꯨ ꯑꯩꯒꯤ ꯈꯣꯏꯖꯩꯗ ꯊꯨꯔꯕ ꯃꯇꯨꯡꯗ ꯈꯣꯏꯖꯩ ꯑꯗꯨꯒ ꯑꯩꯒ ꯑꯗꯨꯛꯀꯤ ꯃꯇꯤꯛ ꯃꯨꯛꯅꯈꯤ ꯈꯣꯏꯖꯩ ꯑꯗꯨ ꯇꯦꯛꯀꯦ ꯇꯧꯕꯗ ꯑꯩꯅ ꯅꯝꯐꯨꯗ ꯌꯥꯜꯍꯧꯗꯨꯅ ꯉꯥ ꯑꯗꯨ ꯐꯥꯕ ꯉꯝꯈꯤꯕꯅꯤ